ꯇꯦꯛꯅꯣꯂꯣꯖꯤ ꯍꯥꯏꯔꯒꯗꯤ ꯃꯌꯥꯝꯅꯁꯨ ꯈꯪꯅꯕ ꯃꯌꯥꯝꯅ ꯄꯥꯏꯅꯕ ꯃꯣꯕꯥꯏꯜ ꯐꯣꯟ ꯑꯁꯤꯒꯤ ꯃꯇꯥꯡꯗ ꯈꯔ ꯍꯥꯏꯖꯒꯦ ꯀꯃꯥꯏꯅ ꯃꯥꯒꯤ ꯃꯇꯝ ꯃꯇꯝ ꯍꯥꯏꯕꯗꯤ ꯍꯣꯉꯛꯄ ꯃꯋꯣꯡ ꯃꯇꯧ ꯁꯤꯁꯦ ꯑꯍꯥꯟꯕꯗ ꯃꯣꯕꯥꯏꯜ ꯐꯣꯟꯁꯦ ꯀꯤꯄꯦꯠ ꯑꯣꯏꯅ ꯄꯥꯏꯅꯔꯝꯃꯤ ꯁꯤꯒꯤ ꯃꯇꯨꯡꯗ ꯀꯣꯟꯅ ꯁ꯭ꯀ꯭ꯔꯤꯟ ꯇꯁ ꯑꯅ ꯊꯣꯛꯅꯔꯛꯄ ꯉꯥꯛꯇꯅꯦꯕ ꯃꯣꯕꯥꯏꯜ ꯐꯣꯟꯁꯦ ꯕ꯭ꯔꯥꯟ ꯃꯈꯟ ꯃꯈꯟ ꯃꯌꯥꯝ ꯂꯩ ꯑꯗꯨꯅ ꯁꯤꯁꯦ ꯃꯣꯕꯥꯏꯜ ꯐꯣꯟꯁꯦ ꯄꯥꯏꯕꯗꯒꯤ ꯌꯥꯝꯅ ꯆꯥꯎꯈꯠꯄ ꯀꯟꯇ꯭ꯔꯤ ꯑꯃꯗꯒꯤ ꯀꯟꯇ꯭ꯔꯤ ꯑꯃꯗ ꯂꯝ ꯑꯃꯗꯒꯤ ꯂꯝ ꯑꯃꯗ ꯄꯥꯎ ꯐꯥꯎꯅꯕ ꯊꯥꯗꯣꯛ ꯊꯥꯖꯤꯟ ꯀꯔꯤ ꯀꯔꯤ ꯃꯌꯥꯝ ꯑꯃ ꯂꯩ ꯃꯌꯥꯝ ꯂꯣꯏ ꯀꯥꯟꯅꯩ ꯑꯗꯨꯒ ꯍꯧꯖꯤꯛꯇꯤ ꯀꯌꯥꯝ ꯆꯥꯎꯈꯠꯂꯒꯦ ꯍꯥꯏꯔꯒꯗꯤ ꯃꯣꯕꯥꯏꯜ ꯐꯣꯟꯁꯦ ꯐ꯭ꯂꯤꯞ ꯐ꯭ꯂꯣꯞ ꯀꯥꯏꯅ ꯃꯈꯟ ꯃꯈꯟꯖꯨ ꯌꯥꯝ ꯊꯣꯛꯑꯦ ꯌꯥꯝ ꯐꯩ